ꯍꯣꯏ ꯑꯩ ꯚꯤꯗꯤꯑꯣ ꯃꯔꯝꯗ ꯈꯔ ꯈꯪꯖꯩ ꯈꯪꯂꯤꯕ ꯚꯤꯗꯤꯑꯣ ꯒꯦꯝꯗꯨ ꯆꯥꯎꯔꯥꯛꯅ ꯃꯤꯡ ꯍꯥꯏꯔꯕꯗ ꯄꯞꯖꯤ ꯇꯦꯝꯄꯜ ꯔꯟꯅꯤꯡ ꯀ꯭ꯂꯥꯁ ꯑꯣꯐ ꯀ꯭ꯂꯥꯟ ꯑꯃꯗꯤ ꯃꯣꯕꯥꯏꯜ ꯂꯤꯖꯦꯟ ꯅꯆꯤꯡꯕ ꯈꯔꯅꯤ ꯑꯩꯅ ꯈ꯭ꯋꯥꯏꯅ ꯄꯥꯝꯅ ꯁꯥꯟꯅꯕ ꯒꯦꯝꯗꯤ ꯄꯞꯖꯤ ꯑꯃꯗꯤ ꯇꯦꯝꯄꯜ ꯔꯟꯅꯤꯡꯅꯤ ꯄꯞꯖꯤꯗ ꯅꯨꯡꯉꯥꯏꯕ ꯍꯥꯏꯔꯒꯗꯤ ꯑꯩꯈꯣꯏ ꯏꯁꯀ꯭ꯋꯥꯠ ꯄꯨꯜꯂꯒ ꯁꯥꯟꯅꯕ ꯑꯃꯗꯤ ꯆꯤꯛꯀꯟ ꯗꯤꯟꯅꯔ ꯂꯧꯅꯉꯥꯏꯒꯤꯗꯃꯛꯇ ꯇꯥꯟꯅꯕ ꯑꯗꯨꯒ ꯀꯦ ꯗꯤ ꯋꯥꯡꯕ ꯑꯃꯗꯤ ꯀꯤꯜ ꯌꯥꯝꯕ ꯑꯁꯤꯅꯆꯤꯡꯕ ꯇꯧꯅꯔꯒ ꯑꯗꯨꯝ ꯁꯥꯟꯅꯕꯅꯤ ꯇꯤ ꯗꯤ ꯑꯦꯝ ꯍꯥꯏꯅ ꯂꯩꯔꯤꯕ ꯒꯦꯝ ꯑꯗꯨꯗ ꯌꯥꯎꯔꯤꯕ ꯇꯤ ꯗꯤ ꯑꯦꯝ ꯍꯥꯏꯔꯤꯕ ꯑꯗꯨꯗꯁꯨ ꯑꯩꯈꯣꯏ ꯒ꯭ꯔꯨꯞ ꯄꯨꯜꯂꯒ ꯑꯗꯨꯝ ꯁꯥꯟꯅꯕꯅꯤ ꯒ꯭ꯔꯨꯞ ꯄꯨꯟꯕ ꯍꯥꯏꯕꯁꯤꯗꯤ ꯑꯗꯨꯝ ꯅꯨꯡꯉꯥꯏꯔꯦ ꯑꯗꯨꯅ ꯑꯩꯅ ꯁꯨꯝ ꯄꯥꯝꯖꯕ ꯑꯗꯨꯒꯤ ꯑꯩꯈꯣꯏꯒꯤ ꯚꯥꯏ ꯈꯣꯏꯅꯁꯨ ꯄꯥꯝꯖꯕ ꯋꯥꯔꯤꯅꯤ ꯑꯗꯨꯒ ꯇꯦꯝꯄꯜ ꯔꯟꯅꯤꯡ ꯇꯦꯝꯄꯜ ꯔꯟꯅꯤꯡ ꯍꯥꯏꯕꯁꯤꯁꯨ ꯑꯗꯨꯝ ꯅꯨꯡꯉꯥꯡꯏꯕ ꯒꯦꯝꯅꯤ ꯚꯤꯗꯤꯑꯣ ꯒꯦꯝꯅꯤ ꯀꯔꯤꯒꯤꯅꯣ ꯍꯥꯏꯕꯗ ꯃꯥꯁꯤꯗꯤ ꯆꯦꯜꯂꯦ ꯆꯦꯜꯂꯒ ꯑꯗꯨꯝ ꯁꯥꯟꯅꯕ ꯔꯟꯅꯤꯡ ꯇꯧꯔꯒ ꯑꯗꯨꯝ ꯁꯥꯟꯅꯕꯅꯤ ꯍꯥꯏꯗꯤ ꯇꯨꯡꯗꯒꯤ ꯁꯥ ꯑꯃꯅ ꯇꯥꯟꯅꯔꯛꯄ ꯑꯗꯨ ꯈꯛꯇꯒꯤ ꯀꯟꯅꯅꯕ ꯆꯦꯟꯕꯅꯤ ꯃꯥꯒꯤ ꯍꯥꯏꯕꯗꯤ ꯂꯩꯞꯐꯝ ꯂꯩꯇꯦ ꯑꯗꯨꯝ ꯆꯦꯜꯂꯅꯤ ꯑꯗꯨꯝ ꯆꯦꯜꯂꯅꯤ ꯏꯁꯀꯣꯔ ꯑꯗꯨꯝ ꯋꯥꯡꯈꯠꯂꯛꯀꯅꯤ ꯑꯗꯨꯝ ꯋꯥꯡꯈꯠꯂꯛꯀꯅꯤ ꯑꯗꯨꯝ ꯋꯥꯡꯈꯠꯂꯛꯀꯅꯤ ꯑꯗꯨꯃꯥꯏ ꯇꯧꯗꯅ ꯁꯥꯟꯅꯕꯅꯦ